ꯑꯩꯅ ꯂꯩꯔꯤꯕ ꯃꯐꯝ ꯑꯁꯤ ꯃꯩꯒꯤ ꯄꯣꯂꯨꯁꯟ ꯇꯣꯏꯅ ꯊꯣꯛꯏ ꯑꯗꯨꯅ ꯊꯋꯥꯟꯃꯤꯆꯥꯛ ꯎꯕ ꯄꯥꯛꯅ ꯐꯪꯗꯦ ꯆꯤꯡꯗ ꯎ ꯋꯥ ꯇꯣꯏꯅ ꯀꯛꯊꯠꯄꯒꯤ ꯏꯌꯥꯔ ꯄꯣꯂꯨꯁꯟ ꯊꯣꯛꯏ ꯁꯍꯔꯗ ꯊꯋꯥꯟꯃꯤꯆꯥꯛ ꯎꯕ ꯐꯪꯗꯦ ꯎꯔꯕꯁꯨ ꯌꯥꯝ ꯄꯤꯛꯅ ꯁꯦꯡꯗꯅ ꯎꯕ ꯐꯪꯏ ꯃꯔꯝ ꯑꯁꯤꯅ ꯑꯩꯅ ꯊꯋꯥꯟꯃꯤꯆꯥꯛ ꯌꯦꯡꯅꯤꯡꯂꯗꯤ ꯏꯃꯥꯒꯤ ꯈꯨꯟꯗ ꯆꯠꯂꯤ ꯃꯐꯝ ꯑꯗꯣ ꯌꯥꯝꯅ ꯏꯪꯉꯤ ꯅꯨꯡꯁꯤꯠ ꯑꯁꯥꯕ ꯐꯪꯗꯦ ꯎ ꯋꯥ ꯌꯥꯝꯅ ꯍꯧꯋꯦ ꯅꯨꯃꯤꯗꯥꯡꯗ ꯑꯩꯒꯤ ꯏꯃꯥꯟꯅꯕꯒ ꯌꯨꯝꯒꯤ ꯗꯣꯂꯥꯟ ꯀꯥꯔꯒ ꯃꯔꯛ ꯃꯔꯛꯇ ꯌꯦꯡꯏ ꯑꯩꯅ ꯇꯦꯂꯤꯁꯀꯣꯞ ꯇꯧꯔꯒ ꯌꯨꯝꯒꯤ ꯗꯣꯂꯥꯟ ꯃꯊꯛꯇꯒꯤ ꯊꯋꯥꯟ ꯃꯤꯆꯥꯛ ꯑꯗꯨꯒ ꯆꯤꯡꯁꯤꯜꯂꯒ ꯏꯃꯥꯟꯅꯕꯒꯝ ꯑꯩꯒ ꯌꯦꯡꯃꯤꯟꯅꯩ ꯌꯥꯝ ꯁꯦꯡꯅ ꯃꯌꯦꯛ ꯁꯦꯡꯅ ꯎꯕ ꯐꯪꯏ ꯊꯋꯥꯟꯃꯤꯆꯥꯛꯇꯨꯕꯨ ꯏꯃꯥꯟꯅꯕꯒ ꯑꯩꯒ ꯇꯦꯂꯤꯁꯀꯣꯞ ꯇꯧꯔꯒ ꯌꯦꯡꯕ ꯃꯇꯝꯗꯗꯤ ꯇꯦꯂꯤꯁꯀꯣꯞ ꯇꯧꯔꯒ ꯆꯤꯡꯁꯤꯜꯂꯒ ꯌꯦꯡꯕ ꯃꯇꯝꯗꯗꯤ ꯃꯌꯦꯛꯇꯨꯕꯨ ꯌꯥꯝꯅ ꯁꯦꯡꯅ ꯎꯕ ꯉꯝꯃꯤ ꯑꯗꯨꯕꯨ ꯇꯦꯂꯤꯁꯀꯣꯞ ꯊꯥꯟꯗꯅꯗꯤ ꯌꯥꯝ ꯁꯦꯡꯅ ꯎꯕ ꯉꯝꯗꯦ